ꯁꯦꯀꯦꯟꯍꯦꯟ ꯈꯟꯕ ꯆꯠꯂꯨꯁꯦ ꯁꯟꯗꯦꯗ ꯌꯥꯕ꯭ꯔꯥ ꯅꯠꯇ꯭ꯔꯒ ꯁꯪꯕ꯭ꯔꯣ ꯇꯥꯕ꯭ꯔꯣ ꯁꯟꯗꯦꯗ ꯁꯦꯀꯦꯟꯍꯟ ꯈꯟꯕ ꯆꯠꯂꯨꯔꯁꯦ ꯅꯒꯥꯝꯄꯥꯜ ꯄꯔꯦꯡꯒꯤꯗꯣ ꯍꯥꯏꯗꯤ ꯀꯥꯏꯕ ꯉꯔꯥꯡꯒꯨꯝꯕ ꯀꯥꯏꯕ ꯃꯥꯜꯂꯦ ꯃꯈꯣꯏꯒꯤꯗꯣ ꯑꯅꯧ ꯑꯅꯧꯕ ꯌꯥꯝ ꯌꯥꯎꯋꯦ ꯍꯥꯏꯌꯦ ꯍꯟꯗꯛꯀꯤ ꯁꯟꯗꯦꯗ ꯆꯠꯂꯨꯔꯁꯦ ꯒꯝꯕꯤꯔ ꯁꯣꯞꯄꯤꯡꯒꯤꯗꯨꯗꯤ ꯒꯝꯕꯤꯔ ꯁꯣꯞꯄꯤꯡ ꯃꯈꯥꯒꯤꯗꯣ

ꯄꯣꯂꯤꯒ꯭ꯔꯥꯎꯟ ꯂꯣꯝꯒꯤꯗꯨꯅ ꯈꯔ ꯇꯥꯡꯗ꯭ꯔꯣ ꯄꯣꯠꯇꯣ ꯁꯦꯀꯦꯟꯍꯦꯟ ꯑꯣꯏꯖꯔꯒꯁꯨ ꯅꯒꯥꯝꯄꯥꯟꯒꯤꯗꯨꯗ ꯏꯁꯀꯔꯠ ꯀꯨꯝꯕ ꯐꯖ ꯐꯖꯕ ꯈꯔ ꯍꯧꯖꯤꯛ ꯍꯧꯖꯤꯛꯇꯤ ꯋꯤꯟꯇꯔ ꯆꯪꯉꯛꯑꯕꯅꯤꯅ ꯄꯣꯠꯇꯤ

ꯖꯔꯁꯤ ꯑꯩꯅ ꯖꯔꯁꯤ ꯑꯝꯇ ꯂꯩꯒꯦ ꯇꯧꯕꯅꯦꯕ ꯀꯥꯗꯤꯀꯥꯒꯨꯝꯕꯗꯤ ꯌꯥꯎꯔꯝꯗꯧꯕ ꯃꯥꯟꯗꯦꯅꯦ ꯅꯪ ꯀꯔꯤ ꯀꯔꯤ ꯂꯩꯒꯦꯅ ꯈꯜꯂꯤꯅꯣ ꯃꯣꯖꯥ ꯍꯧꯖꯤꯛꯀꯥꯟ ꯌꯥꯝ ꯇꯥꯡꯉꯤꯕ ꯃꯥꯜꯂꯦ ꯁꯦꯀꯦꯟꯍꯦꯟ ꯉꯔꯥꯡ ꯑꯩꯈꯣꯏ ꯀꯩꯅꯣꯍꯣꯏ ꯏꯃꯥꯟꯅꯕꯤ ꯑꯇꯣꯞꯄ ꯆꯠꯄꯗꯣ ꯑꯗꯨ ꯁꯦꯀꯦꯟꯍꯦꯟ ꯀꯥꯏꯍꯧꯗ꯭ꯔꯤ ꯀꯥꯏꯗꯤ ꯍꯥꯏ ꯁꯟꯗꯦ ꯅꯨꯃꯤꯠꯇ ꯑꯣꯏ ꯆꯠꯂꯁꯦ ꯎꯝ ꯎꯝ